ꯑꯩ ꯏꯁꯥꯁꯨ ꯑꯩꯒꯤ ꯀꯦꯃꯦꯔꯥ ꯁꯤꯖꯤꯟꯅꯗꯨꯅ ꯔꯤꯜꯁꯀꯨꯝꯕ ꯑꯗꯨꯗꯒꯤ ꯁꯣꯔꯠꯁꯀꯨꯝꯕ ꯑꯗꯨꯝ ꯅꯝꯖꯩ ꯉꯁꯥꯏꯒꯤ ꯐꯣꯇꯣ ꯆꯨꯝꯅꯒꯤ ꯐꯣꯇꯣ ꯅꯝꯃꯛꯄꯒ ꯔꯤꯜꯁꯀꯨꯝꯕ ꯑꯗꯨꯒ ꯁꯣꯔꯠꯁꯀꯨꯝꯕꯒ ꯑꯗꯨꯝ ꯈꯔ ꯈꯦꯅꯕꯁꯦ ꯑꯗꯨꯝ ꯂꯩꯔꯛꯑꯦ ꯀꯩꯅꯣꯗꯗꯤ ꯄꯤꯛꯆꯔꯁꯀꯨꯝꯕ ꯐꯣꯇꯣꯒꯨꯝꯕꯗꯗꯤ ꯖꯁꯠ ꯐ꯭ꯔꯦꯝ ꯈꯇꯪꯅꯦ ꯐ꯭ꯔꯦꯝ ꯑꯃꯈꯛꯅꯦ ꯇꯔꯛꯀꯗꯣꯏꯗꯣ ꯑꯗꯨꯒ ꯁꯣꯔꯠꯁꯀꯨꯝꯕ ꯔꯤꯜꯁꯀꯨꯝꯕꯗꯗꯤ ꯐ꯭ꯔꯦꯝꯗꯣ ꯑꯗꯨꯝ ꯈꯔ ꯌꯥꯝꯅ ꯇꯥꯔꯛꯄ ꯍꯦꯟꯅ ꯌꯥꯏꯗꯅꯀꯣ ꯑꯗꯨꯅ ꯍꯦꯟꯅ ꯅꯨꯡꯉꯥꯏ ꯑꯗꯨꯒ ꯍꯥꯏꯕꯗꯤ ꯏꯁꯩꯒꯨꯝꯕ ꯑꯩꯈꯣꯏꯅ ꯍꯥꯞꯅꯤꯡꯉꯦ ꯈꯣꯠꯅꯤꯡꯉꯦ ꯍꯥꯏꯔꯒꯁꯨ ꯑꯗꯨꯝ ꯍꯥꯞꯆꯤꯟꯖꯔꯒ ꯍꯦꯟꯅ ꯀ꯭ꯔꯤꯌꯦꯇꯤꯚ ꯑꯣꯏꯕ ꯋꯦ ꯑꯃꯗ ꯄꯨꯊꯣꯛꯄꯒꯨꯝꯕꯗꯣ ꯑꯗꯨꯃꯥꯏꯅ ꯑꯣꯏ ꯑꯗꯨꯒ ꯃꯤꯉꯣꯟꯗꯁꯨ ꯍꯦꯟꯅ ꯌꯦꯡꯅꯤꯡꯍꯟꯕꯗꯣ ꯑꯣꯏ ꯑꯗꯨꯒ ꯑꯩꯈꯣꯏ ꯏꯁꯥꯅꯁꯨ ꯑꯗꯨꯝ ꯌꯦꯡꯕꯗ ꯅꯨꯡꯉꯥꯏꯕ ꯑꯣꯏ ꯑꯗꯨꯒ ꯍꯥꯏꯗꯤ ꯉꯁꯥꯏꯒꯤ ꯔꯤꯜꯁꯀꯨꯝꯕ ꯁꯣꯔꯠꯁꯀꯨꯝꯕ ꯅꯝꯕ ꯀꯥꯟꯗ ꯐꯣꯇꯣꯗꯗꯤ ꯇꯥꯕ ꯉꯝꯗꯕ ꯃꯇꯦꯛ ꯃꯇꯦꯛ ꯑꯗꯨꯝ ꯈꯔ ꯑꯩꯈꯣꯏꯅ ꯎꯍꯟꯕ ꯍꯦꯟꯅ ꯎꯍꯟꯕ ꯉꯝꯕꯒꯤ ꯈꯨꯗꯣꯡꯆꯥꯕꯗꯣ ꯑꯗꯨꯃꯥꯏꯅ ꯂꯧꯕ ꯌꯥꯏ ꯔꯤꯜꯁꯀꯨꯝꯕ ꯑꯣꯏꯅ ꯅꯝꯃꯛꯄ ꯑꯁꯤꯅ ꯍꯣꯏ ꯌꯥꯝ ꯀꯟꯅ ꯍꯧꯖꯤꯛꯁꯦ ꯔꯤꯜꯁꯀꯨꯝꯕ ꯁꯣꯔꯠꯁꯀꯨꯝꯕ ꯅꯝꯕ ꯊꯥꯒꯠꯄ ꯌꯥꯔꯡꯕꯁꯦ ꯌꯥꯝ ꯀꯟꯅ ꯆꯠꯅꯈꯠꯂꯛꯏ ꯃꯤꯅ ꯄꯥꯝꯅꯈꯠꯂꯛꯏ ꯑꯗꯨꯅ ꯃꯌꯥꯝꯁꯨ ꯑꯗꯩꯒꯤ ꯑꯩ ꯏꯁꯥꯃꯛꯁꯨ ꯑꯗꯨꯝ ꯑꯗꯨꯒꯤ ꯆꯠꯅꯕꯤꯗꯣ ꯑꯗꯨꯝ ꯏꯜꯂꯒ ꯍꯥꯏꯇꯔꯦ ꯑꯗꯨꯝ ꯅꯝꯃꯤ ꯌꯥꯎꯏ